ꯑꯩꯒꯤ ꯃꯣꯠꯇꯗꯤ ꯁꯤꯖꯤꯟꯅꯈ꯭ꯔꯕ ꯁꯣꯏꯜꯁꯤꯡꯁꯦ ꯑꯃꯨꯛ ꯐꯔꯇꯤꯂꯥꯏꯁ ꯀꯃꯥꯏꯅ ꯇꯧꯒꯗ꯭ꯔ ꯍꯥꯏꯔꯗꯤ ꯑꯃꯨꯛ ꯑꯩꯈꯣꯏꯅ ꯅꯧꯅ ꯀꯔꯤ ꯁꯟꯊꯤꯒꯨꯝꯕ ꯑꯣꯏꯔꯣ ꯑꯗꯨꯒ ꯀꯔꯤ ꯀꯔꯤ ꯁꯤꯗ ꯂꯩꯕꯥꯛ ꯑꯅꯧꯕꯁꯤꯡ ꯑꯗꯨꯒ ꯃꯤꯛꯁ ꯇꯧꯔꯒ ꯑꯃꯨꯛ ꯂꯣꯏꯅꯃꯛ ꯃꯤꯛꯁ ꯇꯧꯃꯤꯟꯅꯔꯒ ꯑꯗꯨꯒ ꯉꯥꯏꯍꯥꯛ ꯀꯨꯏꯅ ꯊꯝꯃꯒ ꯏꯁꯤꯡꯒꯨꯝꯕ ꯑꯗꯨꯒꯨꯝꯕ ꯐꯔꯇꯤꯂꯥꯏꯁ ꯑꯣꯏꯕ ꯃꯆꯜꯁꯤꯡ ꯀꯣ ꯑꯗꯨ ꯍꯥꯞꯈ꯭ꯔꯒ ꯃꯌꯥꯝꯗꯣ ꯃꯤꯛꯁ ꯇꯧꯕ ꯃꯇꯨꯡꯗ ꯑꯩꯈꯣꯏꯅ ꯑꯃꯨꯛ ꯄꯣꯠ ꯆꯩ ꯊꯥꯕ ꯌꯥꯒꯅꯤ ꯍꯥꯏꯅ ꯁꯖꯦꯁ ꯇꯧꯅꯤꯡꯏ ꯍꯥꯏꯅꯤꯡꯉꯦ ꯃꯔꯝꯗꯤ ꯑꯔꯤꯕ ꯂꯩꯕꯥꯛ ꯑꯣꯏꯕ ꯀꯥꯟꯗ ꯄꯣꯠ ꯆꯩꯁꯨ ꯐꯒꯟꯗꯦ ꯑꯗꯨꯅ ꯑꯅꯧꯕ ꯑꯅꯧꯕ ꯂꯩꯕꯥꯛ ꯑꯣꯏꯒꯗꯕ ꯂꯩꯕꯥꯛ ꯅꯍꯛꯇ ꯑꯁꯨꯛ ꯄꯣꯠ ꯆꯩꯗꯣ ꯐꯥꯕꯁ ꯐꯩ ꯑꯗꯨ ꯑꯣꯏꯔꯁꯨ ꯌꯥꯝ ꯐꯕ ꯑꯣꯏꯒꯟꯗꯕꯅꯤꯅ ꯑꯃꯨꯛ ꯐꯔꯇꯤꯂꯥꯏꯁ ꯇꯧꯕ ꯀꯩꯅꯣ ꯑꯁꯤ ꯀꯥꯎ ꯗꯪꯒꯨꯝꯕ ꯁꯟ ꯃꯊꯤꯒꯨꯝꯕ ꯑꯣꯏꯔꯣ ꯑꯗꯨꯒ ꯀꯔꯤ ꯀꯔꯥ ꯑꯁꯤꯁꯤꯡꯁꯦ ꯃꯤꯛꯁ ꯇꯧꯕ ꯃꯇꯨꯡꯗꯗꯤ ꯑꯃꯨꯛ ꯅꯧꯅ ꯄꯣꯠ ꯆꯩ ꯊꯥꯕ ꯀꯥꯟꯗ ꯍꯦꯟꯅ ꯐꯖꯩ ꯍꯦꯟꯅ ꯐꯒꯅꯤ ꯍꯥꯏꯅ ꯑꯩꯒꯤ ꯃꯣꯠꯇ ꯂꯩ ꯑꯗꯨꯅ ꯑꯃꯨꯛ ꯐꯍꯟꯒꯦ ꯍꯥꯏꯔꯗꯤ ꯍꯨꯖꯤꯛ ꯑꯩꯅ ꯍꯥꯏꯕꯁꯤꯡꯗꯣ ꯏꯁꯇꯦꯞꯆꯆꯔ ꯂꯧꯔꯗꯤ ꯀꯥꯟꯅꯒꯅꯤ ꯍꯥꯏꯅ ꯈꯜꯂꯤ